ꯖꯤꯂꯥ ꯑꯁꯤꯒꯤ ꯃꯔꯨ ꯑꯣꯏꯕ ꯆꯠꯅꯕꯤ ꯅꯥꯠꯀꯤ ꯑꯣꯏꯕ ꯀꯨꯝꯍꯩꯁꯤꯡ ꯈꯔ ꯄꯜꯂꯕꯗ ꯑꯩꯈꯣꯏꯅ ꯂꯥꯏꯅꯤꯡ ꯂꯥꯏꯁꯣꯟꯒꯤ ꯃꯇꯥꯡꯗ ꯑꯣꯏꯔꯒꯅ ꯀꯥꯡ ꯍꯥꯏꯅ ꯈꯪꯅꯩ ꯑꯩꯈꯣꯏ ꯃꯅꯤꯄꯨꯔꯤꯗꯅ ꯍꯥꯏꯔꯤꯕ ꯑꯁꯤ ꯍꯥꯏꯔꯤꯕ ꯅꯨꯃꯤꯠ ꯑꯁꯤꯗ ꯖꯒꯅꯥꯊ ꯏꯁꯣꯔ ꯑꯁꯤꯕꯨ ꯂꯥꯠꯇꯨꯅ ꯃꯐꯝ ꯑꯗꯨꯗ ꯃꯐꯝ ꯂꯥꯏ ꯑꯁꯤꯅ ꯂꯩꯔꯤꯕ ꯃꯐꯝ ꯈꯔ ꯄꯜꯂꯕꯗ ꯀꯣꯅꯨꯡ ꯁ꯭ꯀꯣꯟ ꯍꯥꯏꯔꯤꯕ ꯃꯟꯗꯤꯔꯁꯤꯡ ꯑꯁꯤꯗ ꯂꯩꯔꯤꯕ ꯖꯒꯅꯥꯊꯕꯨ ꯄꯨꯊꯣꯛꯆꯗꯨꯅ ꯍꯩꯔꯨꯛ ꯋꯥꯏꯔꯨꯛ ꯀꯠꯇꯨꯅ ꯂꯩ ꯀꯠꯇꯨꯅ ꯂꯥꯠꯆꯩ ꯑꯃꯗꯤ ꯌꯥꯎꯁꯪ ꯀꯨꯝꯍꯩ ꯂꯝꯇꯥ ꯊꯥꯒꯤ ꯄꯨꯔꯅꯤꯃꯥ ꯅꯨꯃꯤꯠꯇ ꯄꯥꯡꯊꯣꯛꯆꯕꯅꯤ ꯍꯥꯏꯔꯤꯕ ꯌꯥꯎꯁꯪ ꯀꯨꯝꯍꯩ ꯑꯁꯤ ꯃꯅꯤꯄꯨꯔꯒꯤ ꯑꯣꯏꯅ ꯅꯨꯃꯤꯠ ꯃꯉꯥꯅꯤ ꯆꯨꯞꯅ ꯄꯥꯡꯊꯣꯛꯏ ꯑꯃꯗꯤ ꯁꯖꯤꯕꯨ ꯆꯩꯔꯥꯎꯕ ꯁꯖꯤꯕꯨ ꯅꯣꯡꯃ ꯄꯥꯟꯕ ꯆꯩꯔꯥꯎꯕ ꯑꯁꯤꯗꯅ ꯑꯩꯈꯣꯏꯒꯤ ꯃꯌꯨꯝ ꯄꯥꯟꯈ꯭ꯔꯕ ꯅꯤꯡꯉꯣꯜꯁꯤꯡꯅ ꯃꯄꯥꯝ ꯂꯝꯗꯝꯗ ꯂꯥꯛꯇꯨꯅ ꯂꯩꯔꯤꯕ ꯃꯄꯥ ꯃꯄꯟ ꯑꯃꯗꯤ ꯃꯌꯥꯝꯕ ꯃꯅꯥꯎꯁꯤꯡꯗ ꯂꯩꯖꯕ ꯈꯨꯗꯣꯜꯄꯣꯠ ꯀꯌꯥ ꯀꯠꯆꯩ ꯑꯃꯗꯤ ꯅꯤꯡꯉꯣꯜ ꯆꯥꯛꯀꯧꯕ ꯍꯥꯏꯔꯤꯕ ꯅꯨꯃꯤꯠ ꯑꯁꯤꯅ ꯍꯤꯌꯥꯡꯒꯩꯒꯤ ꯅꯤꯅꯤ ꯄꯥꯟꯕ ꯅꯨꯃꯤꯠꯇ ꯄꯥꯡꯊꯣꯛꯆꯩ ꯍꯥꯏꯔꯤꯕ ꯅꯤꯡꯉꯣꯜ ꯆꯥꯛꯀꯧꯕ ꯑꯁꯤꯗꯅ ꯅꯤꯡꯉꯣꯜꯁꯤꯡꯅ ꯃꯄꯥꯝ ꯂꯝꯗꯝꯗ ꯆꯠꯇꯨꯅ ꯃꯆꯤꯟ ꯃꯧꯄ꯭ꯋꯥꯁꯤꯡꯒ ꯑꯋꯥ ꯅꯨꯡꯉꯥꯏ ꯋꯥꯔꯤ ꯁꯥꯟꯅꯗꯨꯅ ꯈꯨꯗꯣꯜꯄꯣꯠ ꯇꯝꯖꯗꯨꯅ ꯅꯤꯡꯉꯣꯜ ꯑꯣꯏꯕꯤꯁꯤꯡꯗ ꯕꯣꯔ ꯅꯤꯖꯩ